ꯑꯩꯈꯣꯏ ꯀꯥꯛꯆꯤꯡ ꯗꯤꯁꯇ꯭ꯔꯤꯛꯇ ꯂꯧꯐꯝ ꯎꯃꯪ ꯄꯥꯠ ꯇꯨꯔꯦꯟ ꯀꯟꯕ ꯇꯉꯥꯏ ꯐꯗꯦ ꯇꯨꯔꯦꯜꯗ ꯔꯦꯇꯔꯅꯤꯡ ꯋꯥꯜ ꯆꯟꯕ ꯆꯤꯡꯗ ꯎ ꯋꯥ ꯊꯥꯖꯤꯟꯕ ꯅꯆꯤꯡꯕ ꯇꯧꯋꯤ ꯂꯧꯐꯝꯗ ꯌꯨꯝ ꯀꯩ ꯑꯣꯐꯤꯁꯅ ꯆꯤꯡꯕ ꯁꯥꯖꯜꯂꯛꯄ ꯑꯃꯗꯤ ꯅꯣꯡꯖꯨ ꯅꯨꯡꯁꯥ ꯈꯜ ꯀꯥꯏꯔꯛꯄꯅ ꯃꯔꯝ ꯑꯣꯏꯔꯒ ꯄꯣꯊꯣꯛ ꯍꯟꯊꯍꯜꯂꯤ